ꯍꯜꯂꯣ ꯑꯁꯤ ꯅꯣꯡꯌꯤꯟ ꯇ꯭ꯔꯦꯚꯦꯜꯁ ꯑꯣꯏꯕꯤꯔꯕ꯭ꯔꯥ ꯑꯩꯒꯤ ꯃꯤꯡ ꯑꯦꯗꯤꯁꯟ ꯀꯧꯏ ꯑꯩ ꯀꯛꯆꯤꯡꯗꯒꯤꯅꯤ ꯑꯩ ꯉꯁꯥꯏꯗꯒꯤ ꯀꯦꯕ ꯕꯨꯛ ꯇꯧꯔꯒ ꯉꯁꯥꯏꯗꯒꯤ ꯐꯅ ꯀꯨꯏꯔꯦ ꯑꯩꯅ ꯉꯥꯏꯔꯛꯏꯁꯦ ꯄꯨꯡ ꯇꯔꯦꯠꯇ ꯆꯠꯁꯦꯅ ꯍꯥꯏꯅꯕꯅꯦ ꯑꯗꯨꯕꯨ ꯍꯧꯖꯤꯛ ꯄꯨꯡ ꯇꯔꯦꯠ ꯈꯔ ꯍꯦꯟꯂꯦ ꯁꯤꯐꯥꯎ ꯃꯣꯏ ꯉꯁꯥꯏꯗꯒꯤ ꯉꯥꯏꯔꯛꯄꯅꯦ ꯐꯥꯅ ꯀꯨꯏꯔꯦ ꯑꯩꯅ ꯉꯥꯏꯈꯠꯂꯛꯏꯁꯦ ꯍꯧꯖꯤꯛꯐꯥꯎꯕ ꯃꯣꯏ ꯀꯦꯕ ꯗ꯭ꯔꯥꯏꯚꯔꯗꯣ ꯍꯧꯖꯤꯛꯐꯥꯎꯕ ꯑꯩꯒꯤ ꯂꯣꯀꯦꯁꯟꯗ ꯍꯧꯖꯤꯛꯐꯥꯎꯕ ꯌꯧꯔꯛꯇꯦ ꯑꯗꯨꯅ ꯑꯩ ꯍꯧꯖꯤꯛ ꯑꯩ ꯑꯩꯗꯤ ꯑꯇꯣꯞꯄ ꯀꯦꯕ ꯑꯇꯣꯞꯄ ꯑꯃ ꯑꯩ ꯑꯦꯔꯦꯟꯖ ꯇꯧꯔꯦ ꯑꯩ ꯍꯧꯖꯤꯛ ꯀꯦꯕ ꯑꯇꯣꯞꯄ ꯑꯃ ꯀꯛꯑꯦ ꯅꯣꯏꯗꯨ ꯀꯦꯟꯁꯦꯜ ꯇꯧꯔꯒꯦꯅ ꯑꯩꯗꯨ ꯀꯣꯜ ꯀꯣꯜ ꯕꯦꯛ ꯇꯧꯔꯛꯄꯅꯦ ꯅꯣꯏ ꯑꯦꯖꯦꯟꯁꯤꯗ ꯑꯣꯏꯅ ꯀꯣꯜ ꯕꯦꯛ ꯇꯧꯔꯛꯄꯅꯦ ꯑꯗꯣ ꯅꯣꯏ ꯀꯦꯕ ꯗ꯭ꯔꯥꯏꯚꯔꯗꯣ ꯀꯦꯟꯁꯦꯜ ꯇꯨꯔꯦꯅ ꯍꯥꯏꯕꯤꯈ꯭ꯔꯣ ꯃꯣꯏ ꯃꯥꯁꯨ ꯐꯣꯟꯁꯨ ꯉꯁꯥꯏꯗꯒꯤꯁꯨ ꯑꯃꯨꯛ ꯊꯪꯒꯠꯗꯦ